ꯍꯜꯂꯣ ꯑꯥ ꯑꯁꯤꯁꯦ ꯕꯦꯝꯕꯨ ꯑꯦꯟ ꯀꯦꯟ ꯌꯣꯟꯕ ꯈꯣꯏꯒꯤ ꯗꯨꯀꯥꯟꯗꯨ ꯑꯣꯏꯗꯣꯏꯔꯥ ꯑꯣ ꯑꯩꯁꯦ ꯀꯩꯅꯣ ꯎꯈ꯭ꯔꯨꯜꯗꯒꯤ ꯂꯥꯛꯄꯅꯦꯕ ꯑꯗꯨ ꯅꯣꯏ ꯆꯨꯔꯆꯥꯟꯄꯨꯔꯗ ꯑꯥ ꯁꯤꯒꯤ ꯄꯣꯠꯁꯦ ꯅꯣꯏꯒꯤ ꯗꯨꯀꯥꯟꯗ ꯐꯪꯏ ꯍꯥꯏꯅ ꯇꯥꯏꯌꯦꯕꯀꯣ ꯑꯗꯣ ꯑꯩꯅꯗꯤ ꯑꯁꯤꯗ ꯀꯔꯤꯅꯣꯗꯣ ꯐꯧ ꯈꯞꯅꯤꯡꯉꯥꯏꯒꯤ ꯍꯧꯖꯤꯛꯀꯤ ꯌꯥꯡꯀꯣꯛꯇꯣ ꯌꯥꯡꯀꯣꯛ ꯌꯥꯡꯀꯣꯛ ꯑꯍꯨꯝꯅꯦ ꯑꯗꯨꯒ ꯍꯧꯖꯤꯛꯀꯤ ꯑꯥ ꯊꯨꯝꯃꯣꯛꯅꯦ ꯑꯗꯨꯒ ꯑꯗꯨꯒꯨꯝꯕꯗꯣ ꯈꯔ ꯄꯥꯝꯃꯦ ꯑꯗꯣ ꯃꯃꯟ ꯀꯌꯥ ꯀꯌꯥ ꯂꯩꯒꯦ ꯅꯣꯏꯒꯤꯗ ꯑꯣ ꯊꯨꯝꯃꯣꯛ ꯊꯨꯝꯃꯣꯛ ꯑꯃꯗꯗꯤ ꯄꯤꯁ ꯑꯥ ꯑꯗꯨꯗꯤ ꯊꯨꯝꯃꯣꯛꯇꯤ ꯃꯃꯟ ꯀꯌꯥ ꯂꯩꯒꯦ ꯑꯣ ꯑꯣ ꯌꯥꯡꯀꯣꯛ ꯑꯣ ꯌꯥꯡꯀꯣꯛꯁꯨ ꯑꯣ ꯑꯣ ꯑꯗꯨꯗꯤ ꯑꯩꯈꯣꯏꯅ ꯍꯧꯖꯤꯛꯀꯤ ꯋꯥ ꯐ꯭ꯔꯦꯁ ꯑꯣꯏꯕ ꯅꯣꯏꯒꯤꯗ ꯑꯥ ꯋꯥꯁꯨ ꯂꯩꯒꯦ ꯍꯥꯏꯔꯗꯤ ꯐꯪꯒꯗ꯭ꯔꯥ ꯋꯥ ꯄꯥꯝꯕꯤꯗꯣ ꯕꯦꯝꯕꯨꯗꯣ ꯄꯤꯁ ꯑꯃꯗꯗꯤ ꯀꯌꯥꯔꯥ ꯑꯩꯈꯣꯏ ꯌꯨꯝ ꯁꯥꯕꯗ ꯑꯥ ꯐꯥꯎꯟꯗꯦꯁꯟꯒꯤꯗ ꯁꯤꯖꯤꯟꯅꯅꯤꯡꯉꯥꯏ ꯂꯩꯌꯦꯕꯀꯣ ꯑꯗꯣ ꯄꯤꯁ ꯑꯃꯗ ꯃꯃꯟ ꯀꯌꯥ ꯑꯣꯏꯒꯗ꯭ꯔꯥ

ꯑꯣ ꯑꯣ ꯑꯗꯨꯗꯤ ꯄꯤꯁꯁꯦ ꯑꯥ ꯊ꯭ꯔꯤ ꯍꯟꯗ꯭ꯔꯦꯗ ꯃꯨꯛ ꯂꯧꯔꯗꯤ ꯄꯩꯁꯥꯗꯤ ꯈꯔ ꯇꯥꯕꯤꯌꯣꯅ ꯅꯣꯏ ꯍꯣꯜꯁꯦꯜꯗ ꯈꯔ ꯁꯥꯕꯤꯌꯣꯅ

ꯍꯣꯏ ꯑꯗꯨꯒ ꯉꯁꯥꯏꯒꯤ ꯑꯩꯅ ꯊꯨꯝꯃꯣꯛꯁꯨ ꯑꯗꯨꯒ ꯌꯥꯡꯀꯣꯛꯁꯨ ꯍꯥꯏꯕꯗꯣ ꯑꯗꯨꯁꯨ ꯑꯩ ꯄꯤꯁ ꯌꯥꯝ ꯌꯥꯝ ꯂꯧꯒꯦ ꯍꯥꯏꯗꯕꯗꯤ ꯂꯨꯍꯣꯡꯕꯁꯨ ꯂꯩꯕꯒꯤꯀꯣ ꯌꯥꯝꯅ ꯗꯔꯀꯥꯔ ꯂꯩꯌꯦ ꯍꯣꯏ ꯑꯗꯨꯗꯤ ꯅꯣꯏꯒꯤ ꯑꯦꯗ꯭ꯔꯦꯁꯇ ꯁꯣꯏꯗꯅ ꯂꯥꯛꯀꯦꯀꯣ ꯑꯗꯨꯗꯤꯀꯣ ꯃꯃꯟꯗꯣ ꯈꯔ ꯇꯥꯕꯤꯌꯣ ꯍꯣꯏ ꯍꯣꯏ ꯐꯔꯦ ꯌꯥꯝ ꯅꯨꯡꯉꯥꯏꯔꯦ ꯊꯝꯃꯦ ꯊꯝꯃꯦꯀꯣ ꯑꯗꯨꯗꯤ